ꯍꯣꯏ ꯁ꯭ꯀꯨꯜꯁꯤꯡꯗ ꯑꯦꯛꯁꯇ꯭ꯔꯥ ꯀꯦꯔꯤꯀꯨꯂꯔ ꯑꯦꯛꯇꯤꯚꯤꯇꯤꯁꯁꯤꯡ ꯌꯥꯝꯅ ꯇꯧꯕ ꯌꯥꯎꯈ꯭ꯔꯦ ꯑꯗꯨꯒꯤ ꯃꯔꯛꯇ ꯁ꯭ꯄꯣꯔꯠꯁꯇꯁꯨ ꯑꯩ ꯌꯥꯝꯅ ꯌꯥꯎꯈ꯭ꯔꯦ ꯁ꯭ꯄꯣꯔꯠꯁꯀꯤ ꯑꯦꯛꯇꯤꯚꯤꯇꯤꯁ ꯄꯨꯝꯅꯃꯛꯇ ꯑꯩ ꯌꯥꯎꯑꯦ ꯀꯝꯄꯤꯇꯤꯁꯟ ꯁ꯭ꯀꯨꯜꯒꯤ ꯑꯦꯅꯤ ꯁ꯭ꯄꯣꯔꯠꯁ ꯀꯝꯄꯤꯇꯤꯁꯟꯗ ꯑꯩ ꯌꯥꯝ ꯌꯥꯎꯈ꯭ꯔꯦ ꯗꯤꯕꯦꯠꯁꯇ ꯌꯥꯎꯈ꯭ꯔꯦ ꯑꯦꯛꯁꯇꯦꯝꯄꯣꯔ ꯁ꯭ꯄꯤꯁ ꯌꯥꯎꯈ꯭ꯔꯦ ꯀꯨꯏꯁ ꯌꯥꯎꯑꯦ ꯋꯣꯂꯤꯕꯣꯜ ꯕꯦꯠꯃꯤꯟꯇꯟ ꯕꯥꯁꯀꯦꯠꯕꯣꯜ ꯑꯗꯨꯒ ꯁ꯭ꯣꯔꯠ ꯄꯨꯠ ꯑꯦꯊꯂꯤꯛ ꯑꯁꯨꯝꯕ ꯌꯥꯝ ꯌꯥꯎꯈ꯭ꯔꯦ ꯑꯁꯤ ꯃꯔꯛꯇ ꯑꯩꯅ ꯋꯣꯂꯤꯕꯣꯜ ꯁꯥꯟꯅꯕꯀꯥꯟꯗ ꯋꯣꯜꯂꯤꯕꯣꯜꯗꯁꯨ ꯑꯩ ꯃꯦꯗꯜ ꯐꯪꯏ ꯁꯔꯇꯤꯐꯤꯀꯦꯠ ꯐꯪꯏ ꯑꯗꯨꯒ ꯃꯔꯥꯊꯣꯟꯗꯁꯨ ꯑꯩ ꯐꯪꯏ ꯑꯗꯨꯒ ꯕꯦꯠꯃꯤꯟꯇꯟꯗꯁꯨ ꯐꯪꯏ ꯑꯅꯝꯕꯅ ꯐꯪꯏ ꯑꯁꯤꯒꯤ ꯃꯔꯛꯇ ꯗꯤꯕꯦꯠꯁ ꯌꯥꯎꯕꯁꯤꯁꯨ ꯑꯩꯉꯣꯟꯗ ꯌꯥꯝꯅ ꯀꯥꯟꯅꯩꯑꯦ ꯗꯤꯕꯦꯠꯁ ꯌꯥꯎꯕꯗ ꯑꯩꯉꯣꯟꯗ ꯃꯥꯏꯟ ꯁ꯭ꯔꯞ ꯑꯣꯏꯕ ꯕꯦꯖꯦꯟ ꯃꯥꯏꯟ ꯂꯥꯛꯄ ꯑꯗꯨꯒ ꯄꯔꯐꯣꯔꯃꯦꯟꯁ ꯁ꯭ꯇꯔꯦꯡꯁ ꯑꯣꯏꯕ ꯁ꯭ꯇꯦꯠꯁꯇ ꯑꯐꯤꯌꯔ ꯑꯣꯏꯗꯕ ꯑꯗꯨꯝꯕꯒꯤ ꯑꯩꯉꯣꯟꯗ ꯄꯤꯌꯦ ꯑꯦꯛꯁꯇꯦꯝꯄꯣꯔ ꯁ꯭ꯄꯤꯁꯇꯁꯨ ꯌꯥꯝ ꯀꯥꯟꯅꯕ ꯄꯤꯌꯦ ꯑꯗꯣ ꯅꯣꯂꯦꯖ ꯌꯥꯝ ꯄꯤꯌꯦ ꯀꯨꯏꯁꯇꯁꯨ ꯌꯥꯝꯅ ꯀꯥꯟꯅꯩꯌꯦ ꯀꯨꯏꯁꯇꯁꯨ ꯌꯥꯝ ꯖꯦꯅꯦꯔꯦꯜ ꯅꯣꯂꯦꯖꯀꯨꯝꯕꯗ ꯌꯥꯝ ꯀꯥꯟꯅꯕ ꯐꯪꯉꯦ ꯑꯗꯨꯒ ꯑꯩꯅ ꯈ꯭ꯋꯥꯏꯅ ꯄꯥꯝꯕꯗꯤ ꯋꯣꯜꯂꯤꯕꯣꯜ ꯁꯥꯟꯅꯕꯁꯦ ꯑꯩ ꯈ꯭ꯋꯥꯏ ꯄꯥꯝꯃꯦ ꯋꯣꯂꯤꯕꯣꯜ ꯁꯥꯟꯅꯕꯗ ꯑꯩ ꯌꯥꯝ ꯏꯟꯇ꯭ꯔꯦꯁ ꯑꯣꯏꯌꯦ ꯑꯗꯨꯒꯤ ꯃꯇꯨꯡꯏꯟꯅ ꯑꯩ ꯋꯣꯂꯤꯕꯣꯜꯗ ꯋꯣꯂꯤꯕꯣꯜ ꯁ꯭ꯀꯨꯜꯒꯤ ꯑꯦꯅꯤ ꯀꯝꯄꯤꯇꯤꯁꯟꯗ ꯑꯩ ꯋꯣꯂꯤꯕꯣꯜꯗ ꯑꯗꯨꯝ ꯕꯦꯁ ꯄ꯭ꯂꯦꯌꯔ ꯐꯪꯗꯕ ꯂꯩꯇꯦ ꯑꯗꯨꯝ ꯁꯥꯔꯇꯤꯐꯤꯀꯦꯠꯁꯨ ꯐꯪꯏ ꯋꯣꯂꯤꯕꯣꯜꯁꯦ ꯑꯩ ꯌꯥꯝ ꯄꯥꯝꯃꯦ ꯋꯣꯜꯂꯤꯕꯣꯜ ꯁꯥꯟꯅꯕꯗ ꯑꯗꯨꯝ ꯍꯛꯆꯥꯡꯒꯨꯝꯕ ꯐꯕ ꯍꯥꯛꯆꯥꯡꯁꯦ ꯅꯨꯡꯉꯥꯏꯕ ꯁ꯭ꯇꯔꯦꯁ ꯂꯩꯇꯕ ꯑꯗꯨꯒ ꯐꯤꯠꯅꯦꯁ ꯂꯩꯕ ꯑꯗꯨꯒ ꯃꯌꯥꯡꯁꯨ ꯌꯥꯝ ꯀꯪꯍꯜꯂꯦ ꯑꯁꯤ ꯁꯥꯟꯅꯕꯗ ꯐꯦꯠꯁꯀꯤ ꯈꯤꯇꯪ ꯅꯣꯏꯈꯠꯄꯀꯥꯟꯗ ꯋꯣꯂꯤꯕꯣꯜ ꯁꯥꯟꯅꯕꯁꯦ ꯑꯩꯉꯣꯟꯗ ꯌꯥꯝꯅ ꯀꯥꯟꯅꯩꯌꯦ ꯍꯛꯆꯥꯡꯗ ꯑꯗꯨꯒ ꯕꯦꯠꯃꯤꯟꯇꯟꯁꯨ ꯌꯥꯝꯅ ꯏꯟꯇ꯭ꯔꯦꯁ ꯑꯣꯏꯌꯦ ꯕꯦꯠꯃꯤꯟꯇꯟ ꯁꯥꯟꯅꯕꯁꯦ ꯌꯥꯝ ꯅꯨꯡꯉꯥꯏꯌꯦ ꯕꯥꯁꯀꯦꯠꯕꯣꯜ ꯁꯥꯟꯅꯕꯁꯨ ꯌꯥꯝ ꯅꯨꯡꯉꯥꯏꯌꯦ ꯑꯗꯨꯒ ꯑꯦꯊꯂꯤꯛꯁ ꯑꯩꯅ ꯈ꯭ꯋꯥꯏꯅ ꯋꯥꯕꯅ ꯑꯦꯊꯂꯤꯛꯁ ꯑꯩ ꯆꯦꯟꯕ ꯈꯣꯠꯄꯁꯦ ꯌꯥꯝ ꯋꯥꯏꯌꯦ ꯆꯦꯟꯕꯁꯦ ꯑꯩ ꯉꯝꯗꯦ ꯑꯩ ꯀꯔꯤꯒꯤꯅꯣ ꯍꯥꯏꯕꯀꯥꯟꯗ ꯁꯣꯔꯁꯦ ꯌꯥꯝꯀꯨꯏꯅ ꯑꯩ ꯍꯣꯟꯕ ꯉꯝꯗꯦ ꯑꯦꯊꯂꯤꯛꯁ ꯁꯥꯟꯅꯕꯁꯦ ꯑꯗꯨꯅ ꯑꯩ ꯆꯦꯟꯕꯗꯤ ꯈꯔ ꯑꯗꯨꯝ ꯄꯥꯝꯗꯦ